ꯑꯩꯈꯣꯏꯅ ꯑꯩꯅ ꯈ꯭ꯋꯥꯏꯗꯒꯤ ꯄꯥꯝꯖꯕ ꯂꯥꯏꯔꯤꯛꯁꯤ ꯑꯩꯈꯣꯏꯒꯤ ꯂꯥꯏꯞ ꯁꯥꯏꯟꯁꯅꯤ ꯂꯥꯏꯞ ꯁꯥꯏꯟꯁꯁꯤꯗ ꯑꯩꯈꯣꯏꯒꯤ ꯃꯈꯜ ꯃꯌꯥꯝ ꯑꯃ ꯂꯩꯈꯔꯦ ꯂꯥꯏꯞ ꯁꯥꯏꯟꯁꯁꯤꯗ ꯑꯩꯈꯣꯏꯅ ꯑꯦꯟꯇꯣꯄꯣꯂꯣꯖꯤꯅ ꯑꯃ ꯂꯩ ꯑꯩꯈꯣꯏꯒꯤ ꯑꯩꯈꯣꯏ ꯇꯤꯟ ꯀꯥꯡꯒꯤ ꯃꯔꯝꯗ ꯅꯩꯅꯕ ꯁꯤꯗꯩꯁꯤꯗ ꯑꯩꯈꯣꯏꯅ ꯑꯩꯈꯣꯏꯒꯤ ꯃꯅꯥ ꯃꯁꯤꯡ ꯊꯥꯔꯤꯕ ꯁꯤꯡꯁꯤꯗ ꯑꯩꯈꯣꯏꯒꯤ ꯑꯩꯈꯣꯏ ꯋꯥꯍꯤꯛꯑꯅ ꯃꯅꯤꯄꯨꯔꯒꯤ ꯂꯣꯟꯗ ꯍꯥꯏꯔꯒꯅ ꯋꯥꯍꯤꯛꯑꯅ ꯑꯃ ꯂꯩ ꯑꯩꯈꯣꯏ ꯏꯪꯂꯤꯁꯇ ꯍꯥꯏꯔꯒꯅ ꯏꯐꯤꯠꯑꯅ ꯑꯃ ꯂꯩ ꯃꯗꯨꯏꯗꯨꯗꯨꯅ ꯑꯩꯈꯣꯏꯒꯤ ꯑꯩꯈꯣꯏ ꯊꯥꯔꯤꯕ ꯄꯣꯠ ꯍꯋꯥꯏ ꯃꯅꯥ ꯈꯪꯗꯦ ꯑꯃ ꯈꯪꯗꯦ ꯑꯗꯨꯗ ꯇꯥꯁꯤꯜꯂꯒ ꯃꯣꯏꯁꯦ ꯑꯩꯈꯣꯏꯒꯤ ꯑꯩꯈꯣꯏ ꯃꯥꯒꯤ ꯄꯥꯝꯕꯤꯗꯨꯕꯨ ꯂꯣꯏꯅꯃꯛ ꯃꯥꯡꯍꯜꯂꯤ ꯑꯌꯥꯝꯕ ꯃꯇꯝꯗ ꯑꯗꯨꯅ ꯑꯗꯨꯒꯤ ꯑꯩꯈꯣꯏꯒꯤ ꯑꯗꯨꯕꯨ ꯍꯥꯠꯀꯦ ꯍꯥꯏꯔꯒꯗꯤ ꯑꯩꯈꯣꯏꯒꯤ ꯃꯩꯇꯩꯗ ꯏꯆꯝ ꯆꯝꯅ ꯍꯥꯏꯔꯒꯅ ꯏꯟꯗꯤꯖꯤꯅꯁꯀꯤ ꯑꯣꯏꯔꯒꯅ ꯑꯩꯈꯣꯏ ꯎꯠꯀꯨꯝꯕ ꯍꯥꯞꯂꯒ ꯑꯗꯨꯝ ꯐꯕ ꯌꯥꯎꯋꯤ ꯎꯠꯀꯨꯝꯕ ꯑꯗꯨꯝ ꯍꯥꯞꯄꯒ ꯐꯕ ꯌꯥꯎꯋꯤ ꯑꯗꯨꯒ ꯏꯟꯁꯦꯛꯇꯤꯁꯥꯏꯠ ꯄꯦꯁꯇꯤꯁꯥꯏꯠꯀꯤ ꯃꯈꯜ ꯌꯥꯝ ꯃꯈꯜ ꯌꯥꯝ ꯂꯩꯒ꯭ꯔꯦ ꯑꯗꯨꯗꯤ ꯃꯃꯤꯡ ꯌꯥꯝ ꯂꯩꯒ꯭ꯔꯦ ꯄꯦꯁꯇꯤꯁꯥꯏꯠꯇꯗꯤ ꯑꯗꯨ ꯀꯥꯞꯅꯕꯗꯣ ꯑꯗꯣ ꯑꯆꯝ ꯆꯝꯅ ꯍꯥꯏꯔꯕꯗ ꯎꯠꯁꯦ ꯆꯥꯏꯁꯤꯜꯂꯒ ꯌꯥꯝꯅ ꯐꯩ ꯑꯗꯨꯅ ꯑꯩꯈꯣꯏꯒꯤ ꯑꯩꯈꯣꯏꯒꯤ ꯏꯟꯖꯦꯛꯁꯤꯡꯒꯤ ꯑꯩꯈꯣꯏꯒꯤ ꯍꯥꯏꯔꯒ ꯇꯤꯟ ꯀꯥꯡꯒꯤꯁꯤꯗ ꯑꯩꯅ ꯌꯥꯝꯅ ꯍꯥꯏꯗꯤ ꯍꯥꯟꯅꯗꯒꯤꯁꯨ ꯑꯩꯅ ꯄꯥꯝꯖꯕ ꯑꯩꯒꯤ ꯑꯩꯒꯤ ꯂꯥꯏꯔꯤꯛꯁꯦ ꯂꯥꯏꯞ ꯁꯥꯏꯟꯁ ꯍꯥꯏꯁꯤꯒꯤ ꯃꯔꯛꯁꯤꯗ ꯁꯤꯅ ꯃꯔꯛꯁꯤꯗ ꯑꯦꯟꯇꯣꯃꯣꯂꯣꯖꯤ ꯍꯥꯏꯕꯁꯤ ꯑꯩꯈꯣꯏ ꯇꯤꯟ ꯀꯥꯡꯒꯤ ꯃꯔꯝꯗ ꯅꯩꯅꯕ ꯑꯃꯅꯤ ꯇꯤꯟ ꯀꯥꯡꯗ ꯅꯩꯅꯕ ꯑꯗꯨꯕꯨ ꯑꯩꯈꯣꯏꯅ ꯑꯦꯟꯇꯣꯃꯣꯂꯣꯖꯤꯁꯨ ꯀꯧꯋꯤ ꯑꯗꯨꯅ ꯑꯦꯟꯇꯣꯃꯣꯂꯣꯖꯤꯗ ꯑꯩꯈꯣꯏ ꯍꯧꯖꯤꯛ ꯍꯥꯏꯔꯤꯕ ꯍꯧꯖꯤꯛꯀꯤ ꯑꯩꯈꯣꯏ ꯍꯋꯥꯏ ꯃꯅꯥꯗꯒ ꯇꯥꯔꯤꯕ ꯑꯩꯈꯣꯏꯒꯤ ꯇꯨꯃꯤꯠꯀ ꯍꯥꯏꯕ ꯍꯥꯏꯗꯣ ꯑꯩꯈꯣꯏꯒꯤ ꯏꯪꯂꯤꯁꯇꯗꯤ ꯑꯩꯈꯣꯏꯒꯤ ꯏꯐꯤꯠꯀ ꯍꯥꯏ ꯑꯗꯨꯒꯨꯝꯕꯁꯦ ꯑꯩꯈꯣꯏꯒꯤ ꯐꯅꯕꯩꯗꯃꯛꯇ ꯎꯠ ꯀꯅꯥꯅꯣꯝꯅ ꯆꯥꯏ ꯀꯅꯥꯒꯨꯝꯕ ꯑꯃꯅ ꯏꯁꯤꯡ ꯀꯥꯞꯁꯤꯜꯂꯒꯁꯨ ꯐꯩ ꯍꯥꯏ ꯃꯗꯨ ꯑꯗꯨ ꯑꯗꯨꯝ ꯐꯅꯩ ꯑꯗꯨ ꯎꯠ ꯆꯥꯏꯔꯒꯗꯤ ꯌꯥꯝꯅ ꯐꯔꯦ ꯑꯗꯨ ꯀꯅꯥꯒꯨꯝꯕ ꯑꯃꯅ ꯑꯩꯈꯣꯏꯒꯤ ꯆꯥꯏꯗ꯭ꯔꯤꯉꯩꯗ ꯑꯇꯣꯞꯄ ꯑꯩꯈꯣꯏꯒꯤ ꯄꯦꯁꯇꯤꯁꯥꯏꯠ ꯑꯣꯏꯅ ꯑꯩꯈꯣꯏꯒꯤ ꯀꯦꯃꯤꯀꯦꯜꯂꯤ ꯌꯥꯝꯅ ꯂꯩꯒꯔꯦ ꯑꯗꯨꯒ ꯑꯗꯨꯃꯥꯏꯅ ꯇꯧꯕ ꯌꯥꯎꯋꯤ ꯑꯗꯨ ꯑꯩꯈꯣꯏꯅ ꯀꯅꯥꯒꯨꯝꯕꯅ ꯄꯥꯝꯗ꯭ꯔꯒꯅ ꯍꯧꯖꯤꯛꯀꯤ ꯎꯠꯁꯦ ꯑꯗꯨꯝ ꯆꯥꯏꯔꯒꯁꯨ ꯑꯗꯨꯝ ꯅꯨꯃꯤꯠ ꯐꯤꯞꯇꯤꯟ ꯗꯦꯁꯇ ꯑꯗꯨꯝ ꯐꯩ ꯐꯤꯞꯇꯤꯟ ꯗꯦꯁ ꯅꯠꯇ꯭ꯔꯒ ꯇ꯭ꯋꯦꯟꯇꯤ ꯗꯦꯁ ꯐꯤꯞꯇꯤꯟ ꯇꯨ ꯇ꯭ꯋꯦꯟꯇꯤ ꯗꯦꯁ ꯃꯅꯨꯡꯗ ꯑꯗꯨꯝ ꯐꯒꯅꯤ ꯑꯗꯨꯅ ꯁꯤꯒꯤ ꯄꯣꯠꯁꯤ ꯑꯩꯅ ꯌꯥꯝꯅ ꯄꯥꯝꯖꯩ ꯃꯅꯥ ꯃꯁꯤꯡ ꯊꯥꯕ ꯃꯇꯝꯗ ꯑꯗꯨꯅ ꯑꯩꯈꯣꯏꯒꯤ ꯃꯣꯔꯣꯛ ꯑꯩꯈꯣꯏꯒꯤ ꯁꯝꯅ ꯍꯥꯏꯔꯕꯗ ꯃꯣꯔꯣꯛ ꯊꯥꯔꯦ ꯈꯜꯂꯦ ꯃꯣꯔꯣꯛꯇ ꯇꯥꯔꯤꯕ ꯇꯤꯟꯗꯨ ꯀꯩꯅꯣ ꯈꯪꯂꯀꯥꯟꯗ ꯑꯩꯈꯣꯏꯅ ꯑꯩꯈꯣꯏꯒꯤ ꯑꯩꯈꯣꯏꯅ ꯀꯩꯅꯣꯒꯤ ꯁꯟꯒꯤ ꯌꯨꯔꯤꯟꯁꯨ ꯑꯩꯈꯣꯏꯒꯤ ꯀꯥꯞꯄꯗ ꯌꯥꯝꯅ ꯐꯩ ꯑꯩꯈꯣꯏꯒꯤ ꯃꯥꯏ ꯃꯅꯥ ꯃꯁꯤꯡ ꯑꯩꯈꯣꯏꯒꯤ ꯑꯩꯈꯣꯏꯒꯤ ꯊꯕꯤ ꯊꯕꯤꯗꯁꯨ ꯄꯤꯛꯏꯉꯩꯒꯤ ꯄꯥꯝꯕꯤꯗ ꯀꯥꯞꯞꯗ ꯍꯥꯏꯕ ꯄꯣꯠꯁꯤꯡꯁꯤ ꯌꯥꯝꯅ ꯑꯩꯈꯣꯏꯒꯤ ꯁꯟ ꯃꯌꯨꯡ ꯁꯨꯝꯕꯒꯤꯁꯤꯁꯨ ꯌꯥꯝꯅ ꯐꯕ ꯑꯃ ꯑꯣꯏꯔꯤ ꯍꯧꯖꯤꯛ ꯍꯧꯖꯤꯛꯀꯤ ꯑꯗꯨꯝ ꯀꯅꯥꯒꯨꯝꯕꯗꯤ ꯑꯗꯨꯝ ꯇꯧꯅꯩ ꯑꯩꯈꯣꯏꯒꯤ ꯀꯦꯃꯤꯀꯦꯜꯂꯤ ꯃꯦꯗꯤꯁꯤꯟ ꯃꯌꯥꯝ ꯑꯃ ꯊꯣꯛꯂꯛꯏꯕꯁꯤ ꯁꯤꯅ ꯀꯥꯞꯇꯕꯤꯗ ꯑꯗꯨꯃꯥꯏꯅ ꯇꯧꯔꯒ ꯑꯩꯅ ꯃꯤꯌꯥꯝꯗ ꯑꯁꯤꯃ ꯍꯥꯏꯖꯔꯤ